ꯍꯣꯏ ꯑꯩꯒꯤ ꯀꯩꯅꯣꯁꯦ ꯁꯤꯟꯐꯝꯁꯦ ꯑꯣꯖꯥ ꯑꯣꯏ ꯑꯗꯣ ꯑꯩ ꯑꯣꯖꯥ ꯑꯣꯏꯕꯁꯦ ꯌꯥꯝꯅ ꯄꯥꯝꯖꯩ ꯑꯩꯒꯤ ꯕꯕꯥꯁꯨ ꯑꯣꯖꯥ ꯑꯣꯏ ꯑꯗꯣ ꯑꯩ ꯑꯣꯖꯥ ꯑꯣꯏꯔꯛꯏꯕꯁꯦ ꯑꯩ ꯇꯨ ꯊꯥꯎꯖꯟ ꯐꯤꯞꯇꯤꯟꯗ ꯃꯥꯁꯇꯔ ꯂꯣꯏꯔꯕ ꯃꯇꯨꯡꯗ ꯑꯩ ꯄ꯭ꯔꯥꯏꯕꯦꯠꯀꯤ ꯁ꯭ꯀꯨꯜ ꯑꯃꯗ ꯑꯩꯒꯤ ꯕꯥꯏꯑꯣꯗꯇꯥꯁꯦ ꯊꯥꯖꯤꯜꯂ ꯊꯝꯃꯦ ꯑꯗꯣ ꯃꯣꯏꯅ ꯑꯗꯨꯝ ꯑꯦꯛꯖꯥꯝ ꯂꯣꯏꯔꯒ ꯍꯥꯏꯇꯥꯔꯦ ꯍꯞꯇꯥ ꯐꯥꯗꯦ ꯑꯗꯨꯝ ꯁꯨꯃꯥꯏꯅ ꯇꯧꯗꯨꯅ ꯀꯩꯅꯣꯒꯤ ꯁꯥꯏꯟꯀꯤ ꯑꯣꯖꯥ ꯋꯥꯠꯂꯦ ꯂꯥꯛꯄꯤꯔꯣ ꯈꯣꯠꯂꯣ ꯍꯥꯏꯕꯗꯒꯤ ꯑꯩꯁꯦ ꯆꯠꯆꯩꯌꯦ ꯆꯠꯆꯕꯗ ꯃꯣꯏ ꯑꯣꯖꯥꯉꯩꯁꯨ ꯍꯥꯟꯅ ꯂꯩꯔꯝꯃꯦ ꯁꯨꯃꯥꯏꯅ ꯇꯧꯗꯅ ꯑꯅꯧꯕ ꯑꯣꯖꯥꯅꯤ ꯈꯣꯠꯄꯅꯦꯅ ꯏꯟꯇꯔꯗꯛꯁꯟ ꯄꯤꯔꯦ ꯈꯣꯠꯂꯦ ꯑꯗꯣ ꯅꯨꯡꯕꯨꯗꯤ ꯅꯨꯡꯉꯥꯏ ꯑꯗꯣ ꯑꯩꯅ ꯈꯟꯖꯔꯨꯔꯤꯗꯨꯒ ꯑꯗꯨꯒ ꯀ꯭ꯂꯥꯁ ꯊ꯭ꯔꯤꯒꯤ ꯀ꯭ꯂꯥꯁ ꯇꯤꯆꯔꯁꯨ ꯑꯣꯏꯖꯔꯛꯑꯦ ꯑꯩꯍꯥꯛꯁꯦ ꯑꯗꯣ ꯑꯩꯅ ꯑꯣꯖꯥ ꯑꯃ ꯑꯣꯏꯅ ꯍꯥꯏꯇꯥꯔꯦꯀꯣ ꯁꯥꯇ꯭ꯔꯗ ꯄꯥꯎꯇꯥꯛ ꯄꯤꯅꯤꯡꯂꯤꯁꯦ ꯍꯣꯏ ꯑꯣꯖꯥ ꯑꯣꯏꯔꯁꯨ ꯁꯥꯇ꯭ꯔ ꯑꯍꯩꯕ ꯍꯩꯇꯕꯕꯨꯗꯤ ꯂꯩ ꯂꯩꯇꯥꯔꯒꯁꯨ ꯍꯩꯔꯤꯕ ꯃꯤꯗꯨꯗꯤ ꯑꯩꯅ ꯇꯥꯛꯂꯤꯕ ꯈꯔꯗꯨꯅ ꯑꯗꯨꯝ ꯒ꯭ꯌꯥꯟ ꯇꯥꯕ ꯉꯃꯃꯦ ꯑꯗꯣ ꯑꯍꯩꯇꯕ ꯍꯥꯏꯕꯗꯤ ꯍꯦꯛ ꯑꯩꯅ ꯍꯦꯛ ꯍꯥꯏꯕꯗ ꯂꯧꯁꯤꯟꯕ ꯉꯝꯗꯕ ꯁꯥꯇ꯭ꯔꯁꯨ ꯑꯗꯨꯝ ꯌꯥꯎꯗꯕ ꯅꯠꯇꯦ ꯌꯥꯎꯏ ꯌꯥꯎꯔꯒꯁꯨ ꯑꯩꯅ ꯅꯪ ꯈꯪꯂꯕ ꯈꯣꯠꯂꯕ ꯃꯤꯁꯇꯤ ꯆꯞ ꯃꯥꯟꯅꯩ ꯅꯪꯒ ꯑꯩꯒ ꯅꯪꯒ ꯑꯩꯒ ꯐ꯭ꯔꯦꯟꯅꯤ ꯅꯪꯅ ꯈꯪꯗꯕꯗꯣ ꯑꯗꯨꯝ ꯍꯥꯏꯔꯛꯑꯣ ꯑꯟꯇꯤꯅ ꯃꯤꯁꯅ ꯆꯩꯗꯧꯕ ꯅꯠꯇꯦ ꯐꯖꯅ ꯑꯗꯨꯝ ꯇꯥꯛꯀꯅꯤ ꯈꯪꯗꯕ ꯈꯨꯗꯤꯡꯃꯛ ꯍꯪꯉꯛꯑꯣ ꯍꯥꯏꯅ ꯌꯥꯝ ꯐ꯭ꯔꯦꯟꯂꯤ ꯑꯣꯏꯅ ꯑꯣꯏꯊꯣꯛꯂꯒ ꯍꯥꯏꯇꯔꯦ ꯍꯩꯇꯕ ꯁꯥꯇ꯭ꯔꯗꯣ ꯃꯥꯒꯤ ꯍꯩꯇ꯭ꯔꯤꯗꯨ ꯀꯗꯥꯏꯋꯥꯏ ꯖꯥꯒꯗꯅꯣ ꯍꯥꯏꯗꯣꯛꯍꯜꯂꯒ ꯍꯥꯏꯇꯥꯔꯦ ꯑꯩꯅ ꯑꯗꯨ ꯐꯥꯎꯗ ꯐꯖꯅ ꯇꯥꯛꯈꯤ ꯑꯗꯣ ꯑꯣꯖꯥ ꯑꯣꯏꯕꯁꯦ ꯍꯣꯏ ꯋꯥꯅꯨꯡꯉꯥꯏ ꯑꯗꯨꯅꯤ ꯅꯨꯡꯁꯨ ꯅꯨꯡꯉꯥꯏ ꯑꯃꯨꯛꯁꯨ ꯋꯥꯏ ꯑꯗꯣ ꯌꯥꯝ ꯅꯨꯡꯉꯥꯏ ꯍꯥꯏꯇꯥꯔꯦ ꯁꯥꯇ꯭ꯔꯁꯤꯡꯅ ꯍꯥꯏꯇꯥꯔꯦ ꯃꯣꯏꯒꯤ ꯄꯨꯛꯅꯤꯡꯗ ꯐꯥꯎꯔꯛꯄ ꯂꯥꯏꯔꯤꯛꯀꯗꯤ ꯃꯔꯤ ꯂꯩꯅꯒꯗꯕꯁꯦ ꯑꯗꯨꯝ ꯐꯣꯡꯗꯣꯔꯛꯄꯁꯨ ꯌꯥꯎꯋꯦ ꯑꯩꯈꯣꯏꯗ ꯑꯗꯨꯒ ꯑꯗꯒꯤ ꯅꯨꯡꯉꯥꯏꯕ ꯃꯇꯥꯡ ꯍꯥꯏꯔꯒ ꯁꯨꯝ ꯍꯛꯆꯥꯡ ꯅꯣꯡ ꯐꯥꯗꯣꯛ ꯉꯝꯗꯗꯅ ꯁ꯭ꯀꯨꯜꯗꯤ ꯀꯥꯗꯕꯗꯤ ꯌꯥꯗꯗꯅ ꯑꯗꯨꯗ ꯀꯥꯕ ꯃꯇꯝꯗ ꯁꯥꯇ꯭ꯔꯉꯩꯅꯒ ꯁꯨꯝ ꯂꯥꯡꯉꯛ ꯈꯣꯠꯂꯛꯄ ꯇꯧꯕꯗꯣ ꯍꯛꯆꯥꯡꯗ ꯅꯨꯡꯉꯥꯏꯔꯛꯇꯦ ꯑꯗꯨꯒꯤ ꯅꯨꯡꯉꯥꯏꯖꯗꯦ ꯑꯗꯣ ꯑꯣꯖꯥ ꯑꯃ ꯑꯣꯏꯅ ꯑꯐꯕ ꯁꯥꯇ꯭ꯔ ꯑꯃ ꯑꯣꯏꯅꯕ ꯍꯣꯠꯅꯕꯗ ꯑꯩꯒꯤ ꯑꯉꯝꯕꯤ ꯊꯥꯛꯇ ꯍꯦ ꯂꯥꯏꯔꯤꯛ ꯁꯨꯃꯥꯏꯅ ꯀꯟꯅ ꯄꯥꯎ ꯗꯤꯁꯤꯄ꯭ꯂꯦꯟ ꯃꯦꯟꯇꯦꯟ ꯇꯧ ꯑꯧ ꯐꯖꯅ ꯊꯋꯥꯏ ꯌꯥꯎꯅ ꯇꯥꯎ ꯑꯗꯒꯤ ꯁ꯭ꯀꯨꯜ ꯆꯥꯡ ꯅꯥꯏꯅ ꯀꯥꯎ ꯑꯗꯒꯤ ꯐꯖꯅ ꯍꯣꯝꯋꯥꯛ ꯄꯤꯔꯤꯁꯦ ꯐꯖꯅ ꯇꯧꯔꯛꯎ ꯈꯣꯠꯂꯛꯎꯒ ꯍꯥꯏꯔꯒ ꯐꯖꯅ ꯒ꯭ꯌꯥꯟ ꯇꯥꯅꯕ ꯍꯥꯏ ꯑꯗꯣ ꯍꯣꯏ ꯂꯝ ꯍꯦꯟꯕ ꯁꯥꯇ꯭ꯔ ꯌꯥꯎꯗꯕꯁꯨ ꯅꯠꯇꯦ ꯌꯥꯎꯏ ꯌꯥꯎꯇꯥꯔꯒꯁꯨ ꯑꯦ ꯅꯪ ꯂꯝ ꯍꯦꯜꯂꯤꯁꯦ ꯁꯤꯒꯤ ꯃꯥꯡꯖꯕꯁꯦ ꯀꯩꯅꯣ ꯀꯩꯒꯨꯝꯕ ꯅꯪꯅ ꯂꯝ ꯍꯦꯟꯗꯅ ꯂꯩꯍꯧꯔꯗꯤ ꯍꯌꯦꯡ ꯅꯪꯅ ꯐꯪꯅꯤꯡꯂꯤꯕ ꯁ꯭ꯀꯣꯔꯗꯣ ꯅꯪꯅ ꯃꯥꯛ ꯌꯥꯝ ꯋꯥꯡꯅ ꯐꯪꯂꯒ ꯒ꯭ꯌꯥꯟ ꯇꯥꯍꯧꯗ꯭ꯔꯒꯗꯤ ꯅꯪ ꯀꯃꯥꯏꯅ ꯇꯧꯅꯤ ꯈꯣꯠꯅꯤꯅ ꯐꯖꯅ ꯊꯦꯝꯃꯒ ꯒ꯭ꯌꯥꯟ ꯇꯥꯅꯅꯕ ꯑꯗꯨꯝ ꯍꯣꯠꯅꯩ